ꯑꯥ ꯍꯥꯏꯌꯣ ꯍꯥꯏꯌꯣ ꯍꯥꯏꯕꯤꯌꯣ ꯃꯥꯅꯤ ꯃꯥꯅꯤ

ꯃꯁꯤꯒꯤ ꯃꯐꯝꯁꯤ ꯌꯥꯝꯅ ꯐꯖꯕ ꯌꯥꯝꯅ ꯐꯖꯕ ꯑꯗꯨꯒꯨꯝꯕ ꯃꯐꯝ ꯇꯨꯔꯤꯁ ꯁꯦꯟꯇꯔ ꯑꯃ ꯑꯣꯏꯔꯤ ꯑꯗꯨꯅ ꯃꯅꯤꯄꯨꯔꯒꯤ ꯌꯥꯝꯅ ꯐꯖꯕꯁꯤꯡꯒꯤ ꯃꯅꯨꯡꯗ ꯁꯤꯁꯨ ꯃꯐꯝ ꯑꯃꯅꯤ ꯃꯤ ꯌꯥꯝꯅ ꯀꯣꯏꯕ ꯂꯥꯛꯅꯩ ꯌꯥꯝꯅ ꯀꯣꯏꯕ ꯂꯥꯛꯅꯕ ꯃꯐꯝ ꯑꯃꯅꯤ ꯁꯤꯒꯤ ꯅꯥꯀꯟꯗꯁꯨ ꯌꯥꯝꯅ ꯐꯖ ꯐꯖꯕ ꯑꯗꯨꯝ ꯌꯦꯡꯕ ꯌꯥꯕ ꯃꯌꯥꯝ ꯂꯩꯔꯤ ꯑꯗꯨꯅꯤ ꯂꯥꯛꯄꯤꯌꯨ ꯀꯔꯝ ꯀꯥꯟꯗ ꯂꯥꯛꯀꯦ ꯍꯥꯏꯕꯅꯣ ꯑꯗꯨꯝ ꯐ꯭ꯔꯤꯅꯤ ꯇꯤꯀꯦꯠꯁꯨ ꯐ꯭ꯔꯤꯅꯤ ꯌꯦꯡꯕꯩ ꯄꯩꯁꯥꯁꯨ ꯂꯧꯖꯔꯣꯏ ꯑꯥ ꯇꯤꯀꯦꯠ ꯂꯧꯖꯗꯦ ꯁꯤꯗꯤ ꯐ꯭ꯔꯤꯅꯤ ꯇꯤꯀꯦꯠ ꯂꯧꯖꯗꯦ ꯐ꯭ꯔꯤꯗ ꯑꯗꯨꯝ ꯌꯦꯡꯕ ꯂꯥꯛꯄ ꯌꯥꯗꯣꯏꯅꯤ ꯎꯝ ꯐꯔꯦ ꯐꯔꯦ ꯁꯣꯏꯗꯅ ꯂꯥꯛꯄꯤꯔꯣ ꯊꯝꯃꯣ ꯊꯝꯃꯣ